ꯍꯜꯂꯣ ꯑꯣꯖꯥꯕꯨ ꯀꯔꯝ ꯇꯧꯕꯤꯔꯤꯒꯦ ꯑꯁ ꯍꯧꯖꯤꯛꯁꯤ ꯐꯦꯁꯤꯂꯤꯇꯤꯗꯤ ꯌꯥꯝ ꯂꯥꯛꯑꯦꯅ ꯍꯥꯏ ꯑꯗꯨ ꯑꯩꯈꯣꯏꯒꯤꯁꯤꯗ ꯐꯦꯁꯤꯂꯤꯇꯤꯁꯤ ꯃꯈꯜ ꯃꯈꯜꯗꯤ ꯂꯥꯛꯑꯦ ꯂꯥꯛꯑꯦꯅꯗꯤ ꯇꯧꯔꯤ ꯑꯗꯨꯕꯨ ꯑꯩꯈꯣꯏꯒꯤ ꯐꯥꯟ ꯅꯨꯡ ꯂꯩꯔꯝꯗꯕ ꯁꯦꯝꯒꯠꯂꯛꯏ ꯑꯗꯨꯗꯒꯤ ꯒꯣꯗ꯭ꯔꯦꯖ ꯂꯩꯔꯝꯗꯕꯁꯨ ꯁꯦꯝꯒꯠꯂꯛꯑꯦ ꯑꯩꯈꯣꯏ ꯑꯌꯥꯝꯕ ꯂꯣꯏꯅ ꯁꯦꯝꯒꯠꯂꯦ ꯑꯗꯣ ꯑꯣꯖꯥꯈꯣꯏꯒꯤ ꯁ꯭ꯀꯨꯜꯒꯤꯅ ꯀꯃꯥꯏꯅ ꯇꯧꯕ ꯑꯗꯨꯅꯦ ꯑꯗꯨꯅꯦ ꯑꯗꯨꯅꯦ ꯑꯩꯈꯣꯏꯁꯨ

ꯃꯥꯅꯦ ꯃꯥꯅꯦ

ꯎꯝ ꯑꯗꯨꯝ ꯍꯥꯏꯐꯦꯠꯇꯨꯝ ꯃꯥꯟꯅꯔꯤꯅꯦ ꯑꯩꯈꯣꯏꯒꯤ ꯁꯤꯗꯁꯨ ꯑꯗꯨꯝ ꯑꯉꯥꯡꯁꯦ ꯑꯌꯥꯝꯕ ꯃꯇꯝꯗ ꯂꯣꯏꯅ ꯆꯪꯁꯜꯂꯛꯑꯦ ꯑꯗꯨꯅ ꯑꯩꯈꯣꯏ ꯍꯧꯖꯤꯛ ꯀꯥ ꯑꯃꯁꯨ ꯇꯞꯊꯣꯛꯁꯤꯔꯥꯅ ꯈꯟꯂꯤ ꯑꯉꯥꯡꯁꯤ ꯆꯟꯗꯕꯒꯤ ꯑꯗꯨꯒ ꯐꯥꯟꯁꯨ ꯑꯌꯥꯝꯕ ꯆꯟꯕ ꯂꯣꯏꯁꯜꯂꯛꯑꯦ ꯍꯧꯖꯤꯛ ꯑꯗꯨꯒ ꯑꯣꯖꯥꯁꯨ ꯃꯁꯤꯡ ꯍꯦꯟꯒꯠꯂꯛꯑꯦ ꯑꯃꯨꯛꯛ ꯑꯉꯥꯡ ꯍꯦꯟꯒꯠꯂꯛꯄꯒꯤ ꯃꯇꯨꯡ ꯏꯟꯅ ꯑꯣꯖꯥꯁꯨ ꯃꯁꯤꯡ ꯍꯦꯟꯒꯠꯂꯛꯏ ꯎꯝ ꯎꯝ ꯎꯝ ꯍꯣꯏ ꯔꯥꯏꯝꯁ ꯁꯛꯄ ꯉꯝꯕ

ꯍꯣꯏ ꯍꯣꯏ